ꯕꯥ ꯐꯣꯟ ꯇꯧꯔꯛꯑꯦ ꯍꯂꯣ ꯑꯧ ꯃꯥꯅꯦ ꯑꯧ ꯑꯧ ꯑꯧ ꯑꯣ ꯀꯩꯅꯣ ꯑꯉꯥꯡꯒꯤꯁꯨ ꯈꯔ ꯂꯧꯖꯒꯦ ꯑꯗꯒꯤꯗꯤ ꯑꯍꯟꯒꯤ ꯈꯔ ꯏꯟꯗꯝꯗꯥꯗ ꯁꯤꯖꯤꯟꯅꯕ ꯅꯨꯡꯉꯥꯏꯒꯗꯕ ꯑꯗꯨꯒꯨꯝꯕꯅ ꯃꯃꯟ ꯀꯌꯥꯝ ꯂꯩꯕ ꯑꯉꯥꯡꯒꯤꯅ ꯀꯌꯥ ꯀꯌꯥꯝ ꯃꯃꯟꯗꯣ ꯈꯔ ꯀꯩꯅꯣ ꯇꯧꯕꯗ ꯌꯦꯡꯕꯤꯌꯨꯅꯦ ꯑꯝꯇ ꯀꯌꯥꯝ ꯀꯌꯥꯝ ꯂꯩꯕꯅꯣꯗꯣ ꯑꯝꯇ ꯍꯥꯏꯕꯤꯔꯛꯑꯣ ꯑꯧ ꯑꯧ ꯑꯣ ꯎꯝ ꯑꯧ ꯑꯧ ꯑꯧ ꯑꯣ ꯑꯣ ꯑꯧ ꯑꯧ ꯍꯣꯏ ꯑꯉꯥꯡꯒꯤꯗꯗꯤ ꯑꯉꯧꯕꯗꯗꯤ ꯅꯨꯡꯉꯥꯏꯔꯣꯏ ꯑꯉꯧꯕ ꯅꯠꯇꯕ ꯑꯣꯏꯅ ꯌꯦꯡꯉꯒꯦ ꯑꯥ ꯑꯣ ꯑꯧ ꯑꯧ ꯑꯉꯥꯡꯗꯤ ꯅꯩꯕꯗ ꯈꯥꯡꯒꯗꯕ ꯁꯤꯖꯤꯟꯅꯕꯗ ꯈꯥꯡꯒꯗꯕꯗꯣ ꯑꯗꯨꯒ ꯑꯍꯟ ꯑꯗꯨꯒꯨꯝꯕꯗꯤ ꯃꯃꯟꯗꯤ ꯀꯌꯥꯝ ꯀꯌꯥꯝ ꯀꯃꯥꯏꯅ ꯇꯧꯋꯤ ꯆꯍꯤ ꯑꯍꯨꯝꯃꯨꯛꯀꯤ ꯑꯉꯥꯡꯅ ꯀꯩꯅꯣ ꯇꯧꯒꯗꯕꯅꯤ ꯁꯦꯠꯀꯗꯕ ꯀꯩꯅꯣꯅꯤ ꯁꯨꯠꯇꯣ ꯍꯣꯏ ꯑꯧ ꯑꯧ ꯑꯣ ꯑꯣ ꯑꯗꯨꯗꯤ ꯈꯔ ꯀ꯭ꯋꯥꯂꯤꯇꯤ ꯂꯩꯕꯗꯨ ꯑꯣꯏꯅ ꯌꯦꯡꯖꯔꯒꯦ ꯑꯗꯨꯒ ꯀꯩꯅꯣ ꯑꯍꯟꯒꯤ ꯑꯩꯈꯣꯏꯒꯤ ꯀꯩꯅꯣ ꯈꯔ ꯀꯩꯅꯣ ꯁꯤꯖꯤꯟꯅꯕ ꯅꯨꯡꯉꯥꯏꯒꯗꯕ ꯄꯣꯠꯇꯣ ꯑꯍꯟꯅ ꯂꯤꯠꯀꯗꯕ ꯑꯩꯈꯣꯏꯅ ꯂꯤꯠꯀꯗꯕ ꯅꯨꯄꯤꯒꯤ ꯖꯔꯁꯤꯒꯨꯝꯕ ꯑꯧ ꯑꯗꯨꯒꯨꯝꯕꯗꯨꯅ ꯃꯃꯟ ꯀꯌꯥ ꯀꯃꯥꯏꯅ ꯂꯩꯕꯒꯦ ꯑꯥ

ꯀꯩꯅꯣ ꯑꯩꯈꯣꯏ ꯆꯠꯊꯣꯛꯄꯗ ꯈꯔ ꯅꯥꯟꯅ ꯁꯤꯖꯤꯟꯅꯒꯗꯕ ꯈꯔ ꯀꯩꯅꯣ ꯀ꯭ꯋꯥꯂꯤꯇꯤ ꯂꯩꯕ ꯂꯩꯗꯅ ꯑꯣ ꯑꯗꯨꯒꯨꯝꯕꯗ ꯑꯣꯏꯅ ꯄꯥꯝꯖꯩꯌꯦ ꯑꯧ ꯑꯧ ꯑꯧ ꯎꯝ ꯑꯧ ꯑꯧ ꯑꯧ ꯑꯧ ꯑꯥ ꯑꯧ ꯑꯧ ꯑꯧ ꯑꯗꯨꯒꯨꯝꯕꯗꯨꯅꯁꯨ ꯍꯦꯟꯅ ꯄꯥꯝꯖꯩꯌꯦꯕ ꯑꯧ ꯎꯝ ꯍꯣꯏ ꯍꯣꯏ ꯍꯣꯏ ꯑꯧ ꯎꯝ ꯅꯣꯡ ꯐꯥꯗꯣꯛ ꯆꯠꯊꯣꯔꯛꯄꯗꯀꯣ ꯈꯤꯇꯪ ꯐꯖꯕ ꯍꯣꯏ ꯑꯗꯨ ꯑꯧ ꯑꯧ

ꯑꯥ ꯑꯥ ꯑꯥ ꯑꯧ ꯑꯧ ꯑꯧ ꯑꯧ ꯐꯖꯕꯅꯦ ꯐꯖꯕꯅꯦ ꯑꯧ ꯎꯝ ꯑꯧ ꯑꯧ ꯑꯧ ꯎꯝ ꯑꯧ ꯑꯧ ꯑꯧ ꯑꯧ ꯑꯧ ꯑꯥ ꯑꯥ ꯎꯝ ꯎꯝ ꯑꯧ ꯎꯝ ꯑꯧ ꯍꯣꯏ ꯍꯣꯏ ꯎꯝ ꯑꯩꯅ ꯁꯨꯝ ꯈꯟꯕꯗ ꯑꯩꯈꯣꯏꯒꯤ ꯍꯥꯏꯅꯦꯛꯀ ꯈꯤꯇꯪ ꯀꯥꯕꯤ ꯂꯩꯗꯅ ꯑꯥ ꯑꯗꯨꯒꯨꯝꯕꯒꯤ ꯏꯁꯇꯥꯏꯜꯗꯨꯗ ꯀꯩꯅꯣ ꯅꯦꯕꯤ ꯕ꯭ꯂꯨ ꯃꯆꯨꯗꯣ ꯑꯧ ꯑꯗꯨ ꯑꯗꯨꯁꯨ ꯑꯗꯨ ꯄꯥꯝꯖꯩ ꯑꯗꯨꯝ ꯑꯁꯨꯝ ꯉꯥꯏꯇ ꯁꯨꯝ ꯂꯧꯅꯔꯕꯅꯤꯅ ꯅꯪꯅꯁꯨ ꯍꯦꯟꯅ ꯈꯪꯉꯝꯃꯅꯤ ꯑꯗꯨꯝ ꯄꯛꯀꯗꯕꯗꯣ ꯑꯗꯨꯝ ꯀꯩꯅꯣ ꯇꯧꯔꯒ ꯑꯗꯨꯝ ꯅꯪꯅꯁꯨ ꯍꯥꯏꯐꯦꯠ ꯑꯗꯨꯝ ꯌꯦꯡꯉꯣ ꯈꯜꯂꯒ ꯆꯥꯅꯒꯗꯕꯗꯣ ꯑꯗꯨꯒꯨꯝꯕꯗꯣ ꯑꯥ ꯑꯧ ꯑꯧ ꯑꯧ ꯃꯥꯟꯕꯅꯤ ꯃꯥꯟꯕꯅꯤ ꯑꯧ ꯑꯧ ꯑꯗꯨ ꯃꯊꯛꯇ ꯎꯝ ꯑꯧ ꯑꯧ ꯎꯝ ꯑꯧ ꯎꯝ ꯎꯝ ꯍꯣꯏ ꯍꯣꯏ ꯑꯣ ꯑꯧ ꯑꯧ ꯑꯗꯨꯗꯤ ꯅꯣꯏꯅꯁꯨ ꯍꯦꯟꯅ ꯈꯪꯉꯝꯃꯅꯤ ꯁꯨꯝ ꯆꯥꯅꯒꯗꯕ ꯁꯤꯁꯤꯒ ꯁꯤꯁꯤꯒ ꯀꯩꯅꯣ ꯄꯥꯔꯒ ꯆꯥꯅꯅꯤ ꯍꯥꯏꯕꯗꯣ ꯅꯣꯏ ꯁꯨꯝ ꯅꯣꯏ ꯌꯣꯜꯂꯤꯕꯅꯤꯅ ꯁꯤꯁꯤꯒ ꯁꯤꯁꯤꯒ ꯄꯥꯔ ꯆꯥꯅꯅꯤ ꯍꯥꯏꯕꯗꯨꯗꯤ ꯑꯗꯨꯝ ꯅꯣꯏꯗ ꯅꯣꯂꯦꯖ ꯂꯩꯔꯝꯃꯅꯤꯗꯅ ꯑꯗꯨ ꯑꯧ ꯑꯗꯨ ꯆꯥꯅꯕꯗꯣ ꯌꯦꯡꯕꯤꯔꯣ ꯑꯗꯨꯒ ꯑꯗꯒꯤꯗꯤ ꯉꯁꯥꯏꯒꯤ ꯑꯉꯥꯡꯒꯤ ꯁꯨꯠꯇꯨꯒꯀꯣ ꯑꯗꯨꯃꯥꯏꯅ ꯇꯧꯗꯅ ꯁꯦꯠꯇꯣ ꯁꯥꯔꯒ ꯑꯅꯤꯗꯨꯒꯤꯗꯨ ꯁꯥꯔꯒ ꯑꯗꯨꯝ ꯂꯧꯖꯔꯒꯦ ꯃꯄꯥꯒꯤ ꯃꯄꯥꯒꯤꯁꯨ ꯑꯅꯧꯕ ꯀꯩꯅꯣ ꯇꯧꯕ ꯍꯟꯗꯛ ꯂꯥꯛꯄꯒ ꯂꯩꯕ꯭ꯔꯣ ꯑꯧ ꯑꯧ ꯑꯧ ꯑꯥ ꯑꯣ ꯎꯝ ꯎꯝ ꯎꯝ ꯑꯥ ꯎꯝ ꯎꯝ ꯑꯣ ꯑꯣ ꯑꯗꯨ ꯑꯗꯨꯒꯨꯝꯕꯗꯨꯅꯦ ꯑꯩꯅꯁꯨ ꯄꯥꯝꯖꯔꯤꯁꯦ ꯎꯝ ꯎꯝ ꯃꯁꯥ ꯅꯣꯏ ꯆꯥꯎꯕꯅꯤꯅ ꯑꯥ ꯈꯔ ꯄꯥꯇꯛ ꯇꯧꯕꯗꯨꯅ ꯃꯌꯥꯡ ꯀꯪꯗꯕ ꯃꯥꯟꯗꯣꯏꯅꯦꯕ ꯅꯣꯏꯕ ꯃꯥꯜꯍꯜꯂꯣꯏꯗꯣꯏꯅꯦꯕ ꯑꯧ ꯑꯧ ꯃꯁꯥ ꯅꯥꯟꯕꯁꯨ ꯃꯥꯟꯕꯅꯦ ꯑꯧ ꯑꯧ ꯎꯝ ꯍꯣꯏ ꯍꯣꯏ ꯑꯧ ꯑꯧ ꯑꯥ ꯑꯥ ꯑꯥ ꯈꯪꯉꯦ ꯈꯪꯉꯦ ꯑꯧ ꯑꯧ ꯑꯧ ꯑꯧ ꯑꯧ ꯎꯝ ꯑꯉꯥꯡꯒꯤ ꯈꯔ ꯑꯩꯅ ꯈꯔ ꯀꯩꯅꯣ ꯇꯧꯕ ꯀ꯭ꯋꯥꯂꯤꯇꯤ ꯂꯩꯕꯗꯨꯅ ꯆꯧꯉꯥꯅꯦ ꯍꯥꯏꯈꯤꯕ ꯑꯥ ꯑꯧ ꯑꯧ ꯆꯠꯊꯣꯛꯄꯒꯤꯁꯦ ꯑꯩꯅꯅꯦ ꯑꯉꯥꯡꯗꯤ ꯁꯨꯝ ꯀꯥ ꯍꯦꯟꯅ ꯆꯠꯊꯣꯛꯑꯣꯏ ꯌꯥꯝꯅ ꯑꯉꯥꯡꯒꯤꯗꯤ ꯁꯨꯝ ꯆꯥꯎꯕ ꯂꯦꯞꯇ꯭ꯔꯤꯕꯅꯤꯅꯀꯣ ꯃꯣꯏꯗꯤ ꯌꯥꯝꯅ ꯀꯩꯅꯣ ꯇꯧꯕꯁꯨ ꯂꯩꯁꯤꯟꯕꯁꯨ ꯐꯔꯛ ꯇꯥꯕ ꯍꯥꯏ ꯇꯥꯔꯦ ꯑꯗꯨꯅ ꯑꯗꯨꯅ ꯍꯌꯦꯡ ꯊꯕꯛ ꯏꯟꯈꯥꯡ ꯆꯠꯂꯝꯗꯥꯏ ꯂꯩꯔꯀꯥꯟꯗ ꯑꯗꯨꯝ ꯑꯩꯈꯣꯏ ꯈꯪꯅꯔꯕꯅꯤꯅꯀꯣ ꯆꯠꯂꯝꯗꯥꯏ ꯂꯩꯔꯒ ꯑꯅꯧꯕ ꯊꯣꯛꯂꯛꯄꯗꯣ ꯑꯗꯨꯝ ꯂꯧ ꯌꯥꯏꯗꯅ ꯎꯝ ꯑꯧ ꯑꯧ ꯑꯧ ꯑꯧ ꯐꯅꯤ ꯐꯔꯦ ꯐꯔꯦ ꯑꯧ ꯑꯧ